ꯑꯥ ꯍꯜꯂꯣ ꯁꯦ ꯌꯨꯝꯒꯤ ꯃꯄꯨꯔꯣ ꯑꯩꯈꯣꯏꯁꯦ ꯔꯦꯟꯠ ꯔꯦꯟꯠ ꯊꯤꯕ ꯍꯣꯏ ꯍꯣꯏ ꯃꯤ ꯑꯅꯤꯅꯦ ꯑꯩꯈꯣꯏꯁꯦ ꯍꯣꯏ ꯍꯣꯏ ꯍꯣꯏ ꯅꯨꯄꯥ ꯈꯛꯇꯅꯦ ꯅꯨꯄꯤ ꯌꯥꯎꯗꯦ

ꯑꯣ ꯑꯣ ꯑꯣ ꯑꯣ ꯑꯣ ꯑꯣ ꯌꯥꯏ ꯌꯥꯏ ꯑꯣ ꯑꯣ ꯌꯥꯏ ꯑꯣ ꯑꯣ ꯑꯣ ꯑꯣ ꯑꯣ ꯋꯥꯁꯔꯨꯝꯒꯨꯝꯕ ꯇꯣꯏꯂꯦꯠꯀꯨꯝꯕꯗꯨꯗꯤ ꯌꯥꯏꯀꯣ

ꯑꯣ ꯑꯣ ꯑꯗꯨꯗꯤ ꯌꯥꯝ ꯌꯥꯏ ꯑꯣ ꯑꯣ ꯑꯣ ꯑꯗꯨ ꯗꯤꯄꯣꯖꯤꯠꯇꯤ ꯍꯥꯞꯄꯔꯣꯏꯀꯣ ꯑꯣ ꯑꯣ ꯑꯣ ꯑꯗꯨ ꯌꯥꯝ ꯅꯨꯡꯉꯥꯏꯔꯦ ꯍꯣꯏ ꯑꯣ ꯑꯣ ꯑꯣ ꯑꯣ ꯑꯣ ꯑꯣ ꯑꯣ ꯍꯌꯦꯡ ꯂꯥꯛꯇꯣꯏꯅꯦ ꯊꯨꯡꯕ ꯍꯌꯦꯡ ꯑꯥ ꯑꯣ ꯑꯣ ꯑꯣ ꯑꯣ ꯑꯣ ꯑꯣ ꯑꯣ ꯑꯣ ꯍꯣꯏ ꯍꯣꯏ ꯆꯞ ꯃꯥꯟꯅꯩ ꯑꯩꯈꯣꯏꯁꯦ ꯍꯣꯏ ꯆꯞ ꯃꯥꯟꯅꯩ ꯑꯗꯨ ꯀ꯭ꯂꯥꯁꯁꯨ ꯃꯦꯠꯅꯤ ꯑꯣ ꯑꯣ ꯑꯣ

ꯑꯣ ꯑꯣ ꯑꯩ ꯆꯣ